ꯑꯩꯅ ꯁꯥ ꯁꯟ ꯂꯣꯏꯔꯕꯗ ꯅꯣꯡꯃ ꯑꯃꯗ ꯁꯥꯁꯤꯡꯕꯨ ꯌꯦꯡꯁꯤꯟꯅꯕ ꯇꯧꯕ ꯊꯕꯛꯁꯤꯡ ꯑꯗꯨꯗꯤ ꯑꯌꯨꯛ ꯉꯟꯇꯥ ꯍꯧꯒꯠꯂꯒ ꯏꯁꯤꯡꯒ ꯑꯆꯥ ꯑꯊꯛ ꯑꯗꯨ ꯄꯤꯔꯅꯤ ꯑꯄꯤꯛꯄꯁꯤꯡꯕꯨ ꯍꯥꯟꯅ ꯄꯤꯖꯒꯅꯤ ꯑꯗꯨꯒ ꯃꯊꯪꯗꯅ ꯑꯆꯧꯕꯁꯤꯡꯕꯨ ꯑꯗꯨ ꯂꯣꯏꯔꯗꯤ ꯁꯪꯒꯣꯝꯗꯣ ꯁꯟ ꯃꯃꯥꯗꯨꯗꯒꯤ ꯂꯧꯔꯅꯤ ꯑꯗꯨ ꯂꯧꯔꯕꯗ ꯁꯪꯒꯣꯝꯗꯨꯅ ꯆꯥ ꯍꯥꯟꯅ ꯊꯛꯀꯅꯤ ꯆꯥ ꯊꯛꯈ꯭ꯔꯕ ꯃꯇꯨꯡꯗ ꯁꯦꯡꯗꯣꯛꯂꯅꯤ ꯁꯥ ꯁꯟ ꯂꯣꯏꯅꯃꯛꯀꯤ ꯌꯨꯝ ꯃꯈꯩ ꯁꯦꯡꯗꯣꯛꯂꯅꯤ ꯁꯦꯡꯗꯣꯛꯂꯕ ꯃꯇꯨꯡꯗ ꯄꯣꯠꯁꯤꯡ ꯑꯃꯒꯤ ꯃꯐꯝꯗ ꯁꯨꯅ ꯂꯩꯍꯟ ꯕ꯭ꯔꯥ ꯍꯥꯏꯕꯗꯨ ꯆꯦꯛ ꯇꯧꯔꯅꯤ ꯃꯇꯨꯡꯗ ꯁꯥ ꯁꯟ ꯑꯁꯤꯕꯨ ꯌꯦꯡꯕꯤꯔꯅꯤ ꯑꯅꯥꯕ ꯃꯣꯏ ꯃꯔꯛꯇ ꯌꯥꯎꯕ꯭ꯔꯥ ꯅꯠꯇ꯭ꯔꯒ ꯌꯥꯎꯗꯕ꯭ꯔꯥ ꯑꯁꯣꯟꯕ ꯂꯩꯕ꯭ꯔꯥ ꯂꯩꯇꯕ꯭ꯔꯥ ꯍꯥꯏꯕꯗꯨ ꯃꯔꯨ ꯑꯣꯏ ꯑꯗꯨꯗꯨ ꯌꯦꯡꯁꯤꯜꯂꯅꯤ ꯂꯩꯔꯗꯤ ꯑꯗꯨꯁꯤꯡꯗꯨꯕꯨ ꯇꯣꯉꯥꯟꯅ ꯄꯨꯊꯣꯛꯂꯅꯤ ꯁꯞꯄ꯭ꯂꯤꯃꯦꯟꯅꯦ ꯅꯠꯇ꯭ꯔꯒ ꯕꯤꯇꯥꯃꯤꯟꯗꯨ ꯄꯤꯔꯅꯤ ꯑꯁꯤ ꯄꯤꯔꯒꯗꯤ ꯃꯣꯏꯁꯨ ꯍꯤꯡꯒꯠꯂꯛꯇꯨꯅ ꯑꯐꯕ ꯃꯤꯒ ꯃꯥꯟꯅꯃꯤꯟꯅꯔꯕꯤ ꯑꯁꯤꯒꯤ ꯊꯕꯛ ꯂꯣꯏꯔꯗꯤ ꯃꯣꯏꯕꯨ ꯅꯨꯡꯁꯥꯗ ꯁꯥꯍꯟꯕ ꯃꯔꯨ ꯂꯩ ꯃꯣꯏꯕꯨ ꯑꯃꯨꯛ ꯅꯨꯡꯊꯤꯟꯒꯤ ꯑꯆꯥ ꯑꯊꯛ ꯄꯤꯖꯔꯅꯤ ꯑꯗꯨꯒ ꯑꯗꯨꯝ ꯃꯣꯏ ꯃꯇꯝ ꯗ ꯀꯣꯏꯍꯜꯂꯅꯤ ꯅꯨꯡꯗꯥꯡ ꯂꯥꯛꯂꯕ ꯃꯇꯝꯗ ꯃꯣꯏꯕꯨꯁꯤ ꯊꯤꯕ ꯆꯠꯂꯅꯤ ꯑꯗꯨꯒ ꯃꯣꯏꯒꯤ ꯌꯨꯝꯗ ꯊꯤꯟꯕꯤꯔꯅꯤ ꯃꯊꯪꯗ ꯁꯨꯕ꯭ꯔꯥ ꯍꯥꯏꯕꯗꯨ ꯃꯁꯤꯡ ꯁꯨꯕ꯭ꯔꯥ ꯍꯥꯏꯕꯗꯨ ꯃꯣꯏꯕꯨ ꯄꯥꯔꯅꯤ ꯃꯁꯤꯡ ꯊꯤꯔꯕ ꯃꯇꯨꯡꯗ ꯁꯨꯗ꯭ꯔꯗꯤ ꯁꯨꯕ ꯇꯧꯅꯅꯕ ꯆꯠꯂꯒ ꯊꯤꯔꯅꯤ ꯊꯤꯔꯒ ꯄꯨꯔꯛꯂꯅꯤ ꯂꯣꯏꯅꯃꯛ ꯁꯨꯈ꯭ꯔꯦ ꯍꯥꯏꯔꯒ ꯁꯨꯈ꯭ꯔꯕ ꯃꯇꯨꯡꯗ ꯏꯁꯤꯡ ꯊꯝꯕꯤꯔꯒ ꯊꯣꯡ ꯐꯖꯅ ꯊꯤꯡꯕꯤꯔꯅꯤ ꯊꯤꯡꯕꯤꯔꯒ ꯑꯗꯨꯒ ꯇꯨꯝꯂꯅꯤ